ꯑꯥꯒꯁꯀꯤ ꯇꯥꯡ ꯇ꯭ꯔꯥꯃꯉꯥ ꯑꯁꯤ ꯏꯟꯗꯤꯌꯥꯒꯤ ꯏꯟꯗꯤꯄꯦꯟꯗꯦꯟꯁ ꯗꯦꯅꯤ ꯑꯗꯨꯒ ꯖꯅꯋꯥꯔꯤꯒꯤ ꯇꯥꯡ ꯀꯨꯟꯇꯔꯨꯛ ꯑꯁꯤꯅ ꯏꯟꯗꯤꯌꯥꯒꯤ ꯔꯤꯄꯕ꯭ꯂꯤꯛ ꯗꯦꯅꯤ ꯑꯗꯨ ꯑꯗꯨꯒ ꯊꯥꯔꯇꯤꯟ ꯑꯥꯒꯁ ꯑꯁꯤꯅ ꯑꯩꯈꯣꯏ ꯑꯩꯈꯣꯏꯒꯤ ꯃꯅꯤꯄꯨꯔꯒꯤ ꯕꯤꯔ ꯇꯤꯀꯦꯟꯗꯖꯤꯠꯄꯨ ꯐꯥꯁꯤ ꯇꯧꯈꯤꯕ ꯅꯨꯃꯤꯠꯅꯤ ꯇꯣꯏꯟꯇꯤ ꯁꯕꯦꯟ ꯑꯥꯒꯁ ꯑꯁꯤꯅ ꯃꯅꯤꯄꯨꯔꯒꯤ ꯍꯪꯒꯔ ꯁ꯭ꯇꯥꯏꯛ ꯍꯪꯒꯔꯁ ꯃꯥꯔꯁꯦꯁ ꯗꯦ ꯅꯨꯃꯤꯠꯅꯤ ꯐꯥꯁ ꯃꯦ ꯑꯁꯤꯅ ꯑꯩꯈꯣꯏꯒꯤ ꯄꯤꯊ꯭ꯔꯤꯕꯤꯒꯤ ꯁꯤꯟꯃꯤꯁꯤꯡꯒꯤ ꯅꯨꯃꯤꯠꯅꯤ